ꯄꯣꯠꯁꯤꯡ ꯍꯥꯏꯗꯤ ꯄ꯭ꯔꯗꯛ ꯂꯩꯕꯗ ꯑꯃꯨꯛ ꯊꯦꯡꯅꯕ ꯅꯦꯒꯦꯇꯤꯐ ꯑꯣꯏꯕ ꯑꯦꯛꯁꯄꯔꯤꯌꯦꯟꯁ ꯍꯥꯏ ꯇꯥꯔꯒꯗꯤ ꯂꯩꯔꯨꯔꯤꯕ ꯄꯣꯠꯇꯣ ꯌꯣꯜꯂꯝꯃꯤꯕ ꯄꯣꯠꯇꯨꯒ ꯃꯥꯟꯅꯔꯝꯗꯕ ꯑꯩꯈꯣꯏꯅ ꯈꯜꯂꯨꯔꯤꯕꯗꯨꯒ ꯂꯥꯛꯇꯧꯔꯤꯕ ꯄꯣꯠꯇꯣ ꯍꯦꯛꯇ ꯇꯥꯏꯌꯣꯟꯅꯅ ꯑꯣꯏꯔꯝꯕ ꯑꯗꯨꯒꯤꯁꯨ ꯃꯊꯛꯇ ꯂꯥꯛꯄ ꯃꯇꯝꯗ ꯃꯇꯝꯁꯨ ꯀꯨꯏꯅ ꯆꯪꯕ ꯑꯗꯒꯤ ꯁꯥꯔꯕꯤꯁꯅꯨꯡ ꯐꯖꯗꯕ ꯑꯗꯒꯤ ꯑꯗꯨꯗꯒꯤ ꯍꯦꯟꯗꯣꯛꯑꯒ ꯑꯩꯈꯣꯏꯅ ꯄꯣꯠꯇꯣ ꯁꯤꯖꯤꯟꯕ ꯃꯇꯝꯗ ꯨꯀꯨꯏꯅ ꯆꯠꯇꯕ ꯄꯩꯁꯥ ꯄꯩꯁꯥꯗꯣ ꯃꯥꯡꯕ ꯑꯣꯏꯈꯤꯕ ꯑꯗꯨ ꯑꯗꯨꯒꯤ ꯑ ꯦꯛꯁꯄꯔꯤꯌꯦꯟꯁꯇꯣ ꯂꯩ